ꯀꯔꯤꯒꯨꯝꯕ ꯑꯩꯈꯣꯏꯒꯤ ꯏꯃꯨꯡꯗ ꯑꯅꯥꯕ ꯑꯃ ꯌꯥꯎꯕ ꯇꯥꯔꯒꯗꯤ ꯃꯍꯥꯛꯁꯤ ꯑꯩꯈꯣꯏꯅ ꯑꯆꯝꯕ ꯑꯣꯏꯕ ꯆꯤꯟꯖꯥꯛ ꯍꯥꯏꯇꯥꯔꯦ ꯑꯩꯈꯣꯏꯒꯤ ꯆꯝꯐꯨꯠꯀꯨꯝꯕ ꯀꯣꯕꯤ ꯆꯝꯐꯨꯠꯀꯨꯝꯕ ꯊꯕꯤ ꯆꯝꯐꯨꯠꯀꯨꯝꯕ ꯑꯩꯈꯣꯏꯒꯤ ꯑꯆꯝꯕ ꯆꯝꯅ ꯐꯨꯠꯄ ꯑꯗꯨꯒꯨꯝꯕ ꯆꯤꯟꯖꯥꯛ ꯑꯗꯨꯗꯒꯤꯗꯤ ꯆꯨꯝꯅ ꯃꯉꯣꯟꯗ ꯄꯥꯟꯒꯗꯕ ꯃꯆꯤ ꯑꯣꯏꯕ ꯆꯤꯟꯖꯥꯛ ꯍꯥꯏꯇꯥꯔꯦ ꯑꯩꯈꯣꯏꯒꯤ ꯁꯦꯝ ꯀꯣꯝꯂꯥ ꯑꯪꯒꯨꯔꯒꯨꯝꯕ ꯑꯗꯨꯅꯆꯤꯡꯕꯁꯤ ꯑꯩꯈꯣꯏ ꯄꯤꯖꯩ ꯑꯆꯝꯕ ꯃꯁꯥꯒꯤ ꯃꯥꯡꯈ꯭ꯔꯤꯕ ꯃꯥꯒꯤ ꯃꯁꯥꯒꯤ ꯑꯦꯅꯔꯖꯤꯗꯣ ꯍꯟꯗꯅ ꯍꯟꯖꯤꯜꯂꯛꯅꯕꯒꯤꯗꯃꯛꯇ ꯑꯗꯨꯝꯕꯗꯣ ꯄꯤꯖꯩ ꯑꯗꯨꯒ ꯑꯩꯈꯣꯏꯒꯤ ꯆꯨꯝꯅꯒꯤ ꯅꯥꯕ ꯃꯤ ꯑꯃꯗ ꯁꯨꯝ ꯄꯤꯖꯕ ꯌꯥꯕ ꯄꯣꯠ ꯍꯥꯏꯔꯒꯗꯤ ꯑꯗꯨꯝ ꯑꯣꯠꯁ ꯊꯣꯡꯕꯁꯤꯁꯨ ꯑꯗꯨꯝ ꯄꯤꯖꯕ ꯌꯥꯏ ꯀꯩꯁꯨ ꯀꯥꯏꯗꯦ ꯃꯥꯅ ꯁꯪꯒꯣꯝꯁꯤ ꯍꯩꯅꯗꯦ ꯁꯪꯒꯣꯝ ꯉꯝꯗꯦ ꯍꯥꯏꯇꯥꯔꯒꯁꯨ ꯑꯩꯈꯣꯏ ꯏꯁꯤꯡꯁꯤꯒ ꯇꯧꯔꯒ ꯆꯤꯅꯤ ꯈꯤꯇꯪ ꯍꯥꯞꯄꯤꯔꯒ ꯑꯣꯠꯁꯦ ꯊꯣꯡꯉꯒ ꯑꯗꯨꯝ ꯄꯤꯖꯕꯤꯕ ꯌꯥꯏ ꯑꯅꯥꯕ ꯑꯃꯁꯤ ꯐꯒꯠꯍꯟꯒꯦ ꯍꯥꯏꯇꯥꯔꯒꯗꯤ ꯃꯥꯒꯤ ꯆꯤꯟꯖꯥꯛꯁꯤꯗ ꯌꯥꯝ ꯀꯩꯅꯣ ꯇꯧꯏ ꯗꯤꯄꯦꯟ ꯇꯧꯏ ꯑꯗꯣ ꯑꯩꯈꯣꯏꯅ ꯊꯥꯎꯒꯤꯅ ꯍꯧꯕ ꯊꯥꯎ ꯌꯥꯝ ꯌꯥꯎꯕ ꯑꯗꯨꯝꯕ ꯆꯤꯟꯖꯥꯛꯁꯦ ꯄꯤꯖꯕꯤꯗꯕ ꯑꯉꯧꯕ ꯑꯇꯥꯎꯕ ꯑꯗꯨꯒ ꯌꯥꯔꯒꯗꯤ ꯁꯥꯒꯨꯝꯕꯁꯤꯁꯨ ꯄꯤꯖꯕꯤꯗꯕ ꯑꯗꯨꯒ ꯃꯥꯅ ꯅꯥꯔꯒ ꯍꯟꯒꯠꯍꯜꯂꯛꯀꯦ ꯍꯥꯏꯇꯥꯔꯒꯗꯤ ꯑꯩꯈꯣꯏꯒꯤ ꯚꯤꯖꯤꯇꯦꯕꯜ ꯁꯨꯞ ꯄꯤꯊꯛꯄꯤꯕ ꯌꯥꯏ ꯑꯗꯨꯗꯒꯤꯗꯤ ꯆꯤꯛꯀꯟ ꯁꯨꯞ ꯆꯤꯛꯀꯟ ꯁꯨꯞ ꯄꯤꯖꯕꯤꯕ ꯌꯥꯏ ꯑꯩꯈꯣꯏꯒꯤ ꯆꯤꯛꯀꯟꯁꯤ ꯐꯨꯠꯇꯣꯛꯑꯒ ꯈꯔ ꯈꯔ ꯁꯦꯠꯇꯠꯂꯒ ꯑꯩꯈꯣꯏ ꯚꯤꯖꯤꯇꯦꯕꯜ ꯒꯖꯔꯒꯨꯝꯕ ꯍꯋꯥꯏ ꯊꯔꯥꯛꯀꯨꯝꯕ ꯁꯤ ꯍꯥꯞꯄꯤꯔꯒ ꯐꯖꯅ ꯐꯨꯠꯂꯒ ꯁꯨꯞ ꯑꯣꯏꯅ ꯁꯦꯝꯃ ꯄꯤꯊꯛꯄꯤꯕꯁꯨ ꯌꯥꯏ ꯃꯁꯤꯅ ꯃꯥ ꯍꯛꯆꯥꯡꯁꯨ ꯑꯗꯨꯝ ꯀꯟꯒꯅꯤ ꯍꯛꯆꯥꯡ ꯇꯦꯛꯈꯠꯀꯅꯤ ꯑꯗꯨꯃꯥꯏꯅ ꯇꯧꯔꯒ ꯑꯅꯥꯕꯁꯤꯡꯁꯤꯗ ꯑꯗꯨꯝ ꯑꯗꯨꯃꯥꯏꯅ ꯄꯤꯖꯕꯤꯕ ꯌꯥꯏ